ꯑꯩ ꯏꯆꯤꯜ ꯏꯅꯥꯎꯁꯤꯡ ꯑꯩꯒ ꯃꯁꯛꯁꯦ ꯊꯣꯏꯅ ꯃꯥꯟꯅꯗꯕꯁꯨ ꯌꯥꯎꯋꯦ ꯑꯗꯨꯒ ꯀꯨꯆꯨꯗꯅ ꯌꯥꯝ ꯈꯦꯠꯅꯔꯦ ꯑꯇꯩꯗꯤ ꯃꯁꯛꯇꯣ ꯂꯣꯏꯅ ꯐꯖꯩ ꯑꯩꯒ ꯑꯩꯅ ꯈꯔ ꯃꯈꯣꯏꯗꯒꯤ ꯈꯔ ꯊꯤꯖꯤꯜꯂꯦ ꯍꯥꯏꯇꯔꯦ ꯃꯈꯣꯏꯅ ꯐꯖꯕ ꯑꯗꯨꯒ ꯏꯅꯥꯎꯄꯥ ꯑꯃꯗꯤ ꯑꯩꯒ ꯈꯔ ꯈꯔ ꯃꯥꯟꯅꯩ ꯃꯤꯅꯁꯨ ꯑꯩ ꯑꯩꯈꯣꯏ ꯐꯥꯏꯕꯣꯛꯂ ꯀꯥꯏꯅ ꯍꯪꯉꯦ ꯑꯗꯨꯒ ꯃꯥ ꯃꯇꯣꯝꯇꯒ ꯂꯩꯔꯗꯤ ꯅꯌꯥꯝꯕꯔꯥꯅ ꯑꯩꯁꯦ ꯃꯥꯒꯤ ꯃꯅꯥꯎ ꯅꯨꯄꯥꯔꯥ ꯀꯥꯏꯅ ꯁꯨꯃꯥꯏꯅ ꯍꯪꯕ ꯈꯣꯠꯄ ꯑꯗꯨꯝ ꯊꯦꯡꯅꯩ ꯑꯗꯨꯒ ꯑꯗꯨꯝ ꯀꯔꯦꯛꯇꯔ ꯀꯩꯀꯥꯗꯤ ꯑꯩꯈꯣꯏ ꯌꯥꯝ ꯀꯟꯅ ꯑꯗꯨꯝ ꯈꯔ ꯈꯔ ꯑꯗꯨꯃ ꯃꯥꯟꯅꯩ ꯀꯔꯦꯛꯇꯔꯗꯗꯤ ꯑꯗꯨꯒ ꯑꯇꯩ ꯁꯛ ꯆꯨꯗꯗꯤ ꯈꯤꯇꯪ ꯈꯦꯠꯅꯩ